ꯕꯥꯏ ꯔꯥꯖꯨ ꯅꯪꯒꯤ ꯒꯥꯔꯤꯗꯣ ꯑꯩꯅ ꯑꯩꯈꯣꯏ ꯏꯃꯥ ꯅꯥꯕꯒꯤ ꯍꯣꯁꯄꯤꯇꯥꯜ ꯐꯥꯎꯗ ꯉꯥꯏꯍꯥꯛꯇꯪ ꯆꯠꯃꯤꯟꯅꯁꯦ ꯍꯥꯏꯔꯒ ꯉꯁꯥꯏꯗꯒꯤ ꯉꯥꯏꯔꯒ ꯂꯥꯛꯇ꯭ꯔꯤꯕꯗꯣ ꯀꯔꯤꯒꯤꯅꯣ ꯑꯩꯗꯤ ꯑꯇꯣꯞꯄ ꯒꯥꯔꯤ ꯑꯃꯗ ꯆꯠꯂꯦ ꯑꯗꯣ ꯂꯥꯛꯇꯕꯒꯤ ꯃꯔꯝꯗꯣ ꯑꯝꯇ ꯍꯥꯏꯔꯛꯑꯣ